ꯍꯥꯏꯕꯤꯌꯨ ꯍꯥꯏꯕꯤꯌꯨ ꯃꯥꯅꯦ ꯃꯥꯅꯦ ꯍꯥꯏꯕꯤꯌꯨ ꯍꯥꯏꯕꯤꯌꯨ ꯐꯅꯤ ꯐꯅꯤ ꯐꯅꯤ ꯑꯗꯨ ꯀꯔꯤ ꯀꯔꯤ ꯑ ꯏꯆꯥ ꯂꯨꯍꯣꯡꯕꯒꯤꯔ ꯏꯆꯟ ꯂꯨꯍꯣꯡꯕꯒꯤꯔ ꯑ ꯑ ꯑꯗꯣ ꯑꯩ ꯊꯧꯔꯥꯡ ꯇꯧꯖꯒꯦ ꯐꯅꯤ ꯐꯅꯤ ꯐꯅꯤ ꯊꯧꯔꯥꯡ ꯇꯧꯖꯒꯦ ꯐꯔꯅꯤꯆꯔꯒꯤ ꯑꯥꯏꯇꯦꯝꯁꯤ ꯄꯣꯠ ꯆꯩꯁꯤ ꯃꯈꯜ ꯃꯊꯦꯜꯁꯤ ꯃꯌꯥꯝ ꯑꯃ ꯌꯥꯝꯃꯤ ꯑꯗꯨꯕꯨ ꯄꯤꯛꯇꯛꯅ ꯃꯌꯥꯏ ꯑꯣꯏꯅ ꯌꯥꯝꯅꯁꯨ ꯆꯥꯎꯗꯕ ꯌꯥꯝꯅꯁꯨ ꯄꯤꯛꯇꯕ ꯆꯥꯡ ꯑꯃꯗ ꯂꯧꯕꯤꯒꯦ ꯍꯥꯏꯔꯒꯁꯨ ꯌꯥꯏ ꯈꯔ ꯑꯋꯥꯡꯕ ꯊꯥꯛꯀꯤ ꯏꯁꯇꯦꯟꯗꯔ ꯑꯣꯏꯕ ꯃꯑꯣꯡꯗ ꯂꯧꯕꯤꯒꯦ ꯍꯥꯏꯔꯒꯁꯨ ꯌꯥꯏ ꯑꯗꯒꯤ ꯈ꯭ꯋꯥꯏꯗꯒꯤ ꯀꯩꯅꯣ ꯇꯧꯕ ꯃꯑꯣꯡꯗ

ꯍꯣꯏ ꯑꯁꯤꯗ ꯂꯩꯔꯤꯕ ꯎꯝ ꯎꯝ ꯑ ꯁꯤꯒꯤ ꯗꯤꯖꯥꯏꯟꯁꯤꯗ ꯌꯥꯏ ꯌꯥꯏ ꯌꯥꯏ ꯈꯔ ꯑꯗꯨꯝ ꯌꯥꯏ ꯌꯦꯡꯊꯣꯛ ꯌꯦꯡꯁꯤꯟ ꯇꯧꯕ ꯑꯗꯨꯝ ꯈꯔ ꯌꯥꯅꯤ ꯑꯩꯅ ꯍꯣꯝ ꯗꯤꯂꯤꯚꯔꯤꯁꯨ ꯑꯩꯅ ꯇꯧꯖꯒꯗꯧꯔꯤꯕꯅꯤ ꯑꯗꯨꯝ ꯈꯔ ꯌꯦꯡꯊꯣꯛ ꯌꯦꯡꯁꯤꯟ ꯇꯧꯁꯤ ꯑꯗꯨ ꯃꯇꯝꯗꯤ ꯊꯥ ꯑꯃꯃꯨꯛ ꯋꯥꯠꯂꯤꯕ꯭ꯔ ꯑꯅꯤꯃꯨꯛ ꯋꯥꯠꯂꯤꯕ꯭ꯔ ꯀꯌꯥꯝ ꯋꯥꯠꯂꯤ ꯑꯣ ꯑꯗꯨꯗꯤ ꯌꯥꯅꯤ ꯌꯥꯅꯤ ꯌꯥꯅꯤ ꯑꯗꯨꯗꯤ ꯍꯥꯏꯔꯤꯕ ꯑꯥꯏꯇꯦꯝꯁꯤ ꯎꯄꯨꯁꯤ ꯐꯥꯏꯚ ꯐꯦꯁꯁꯤ ꯑꯣꯖꯥꯅ ꯌꯦꯡꯕꯤꯔꯤꯁꯤ ꯂꯨꯄꯥ ꯂꯤꯁꯤꯡ ꯌꯥꯡꯈꯩꯅꯤ ꯑꯣꯖꯥꯅ ꯌꯦꯡꯕꯤꯔꯤꯁꯤꯃ ꯑꯗꯒꯤ ꯁꯤꯒꯤ ꯂꯝꯕꯥ ꯑꯣꯏꯕꯁꯤꯅ ꯐꯣꯔ ꯐꯦꯁ ꯑꯁꯤꯅ ꯂꯨꯄꯥ ꯂꯤꯁꯤꯡ ꯅꯤꯐꯨꯅꯤ ꯑꯗꯒꯤ ꯑꯁꯤꯒꯤ

ꯎꯝ ꯍꯧꯖꯤꯛ ꯃꯥꯅꯦ ꯃꯥꯅꯦ ꯑꯣꯖꯥꯅ ꯊꯤꯜꯂꯒ ꯍꯦꯛꯇ ꯌꯦꯡꯕꯤꯌꯨ ꯀꯪꯏ ꯀꯪꯗꯦꯁꯤ ꯆꯣꯠꯂꯒꯗꯤ ꯀꯣꯛ ꯀꯣꯛ ꯀꯣꯛ ꯂꯥꯎꯅꯤ ꯀꯪꯉꯒꯗꯤ ꯀꯥꯛ ꯀꯥꯛ ꯂꯥꯎꯅꯤ ꯎꯝ ꯑꯣ ꯍꯣ ꯍꯣꯏ ꯍꯣꯏ ꯅꯪꯍꯟꯖꯒꯦ ꯁꯣꯏꯗꯅꯕ ꯇꯧꯖꯒꯦ ꯍꯣꯝ ꯗꯤꯂꯤꯚꯔꯤꯁꯤ ꯑꯩꯈꯣꯏ ꯑꯗꯨꯝ ꯇꯧꯖꯔꯒꯦ ꯑꯗꯨꯗꯤ ꯑꯣꯖꯥ ꯔꯤꯁꯤꯞ ꯀꯛꯑꯁꯤꯀꯣ ꯑꯦꯗꯚꯥꯟꯁꯁꯤꯗꯤ ꯑꯦꯗꯚꯥꯟꯁꯁꯤꯗꯤ ꯑꯣꯖꯥꯅ ꯂꯣꯏꯅ ꯏꯟ ꯀꯦꯁ ꯂꯣꯏꯅ ꯇꯧꯕꯤꯒꯦ ꯍꯥꯏꯕꯗꯤ ꯈ꯭ꯋꯥꯏꯗꯩ ꯐꯩ ꯑꯗꯨꯕꯨ ꯋꯥꯟ ꯕꯥꯏ ꯊꯥꯔ ꯁꯔꯨꯛ ꯑꯍꯨꯝ ꯊꯣꯛꯄꯒꯤ ꯑꯃꯇꯪꯗꯤ ꯇꯧꯕꯤꯕꯅꯗꯤ ꯈ꯭ꯋꯥꯏꯗꯒꯤ ꯍꯦꯟꯅ ꯐꯩ ꯄꯤꯛꯅ ꯄꯥꯔꯕꯗ ꯑꯗꯨ ꯔꯤꯁꯤꯞ ꯀꯛꯆꯔꯒꯦꯀꯣ ꯐꯔꯦ ꯐꯔꯦ ꯐꯔꯦ ꯌꯥꯝ ꯅꯨꯡꯉꯥꯏꯖꯔꯦ